ꯏꯟꯗꯤꯌꯥꯒꯤ ꯄꯣꯂꯤꯇꯤꯛꯁ ꯑꯁꯤꯒꯤ ꯆꯠꯅꯕꯒꯤ ꯃꯑꯣꯡ ꯑꯁꯤ ꯏꯟꯗꯤꯌꯥꯒꯤꯗꯤ ꯔꯨꯂꯤꯡ ꯄꯥꯔꯇꯤ ꯑꯃꯁꯨꯡ ꯑꯣꯄꯣꯖꯤꯁꯟ ꯄꯥꯔꯇꯤ ꯑꯁꯦ ꯔꯨꯂꯤꯡ ꯄꯥꯔꯇꯤꯅ ꯇꯧꯕ ꯊꯕꯛ ꯈꯨꯗꯤꯡꯃꯛ ꯑꯣꯄꯣꯖꯤꯁꯟ ꯄꯥꯔꯇꯤꯅ ꯀꯟꯗꯦꯝ ꯇꯧꯋꯤ ꯑꯗꯨꯕꯨ ꯃꯃꯤꯡ ꯆꯠꯂꯕ ꯏꯌꯨ ꯀꯦꯒꯨꯝꯕ ꯏꯪꯂꯦꯟꯒꯨꯝꯕ ꯑꯗꯨꯒꯨꯝꯕ ꯂꯩꯕꯥꯛꯁꯤꯡꯗꯗꯤ ꯔꯨꯂꯤꯡ ꯄꯥꯔꯇꯤꯅ ꯇꯧꯔꯤꯕ ꯊꯕꯛ ꯑꯗꯣ ꯑꯣꯄꯣꯖꯤꯁꯟꯅꯁꯨ ꯁꯄꯣꯔꯠ ꯇꯧꯋꯤ ꯑꯐꯕꯒꯤ ꯑꯣꯏꯔꯒꯗꯤ ꯂꯩꯕꯥꯛꯀꯤ ꯑꯣꯏꯅ ꯄꯣꯠꯇꯨ ꯄꯨꯟꯅ ꯂꯥꯛꯑꯒꯗꯤ ꯑꯗꯨꯒꯤ ꯄꯣꯠꯇꯨ ꯏꯟꯗꯤꯌꯥꯗꯗꯤ ꯌꯥꯎꯗꯦ ꯑꯁꯤꯅꯤ ꯑꯩꯅ ꯍꯥꯏꯅꯤꯡꯕꯕꯨ ꯑꯗꯨꯒ ꯏꯟꯗꯤꯌꯥꯗ ꯗꯦꯃꯣꯀ꯭ꯔꯦꯁꯤ ꯆꯠꯅꯔꯤꯕ ꯑꯁꯦ ꯑꯩꯍꯥꯛꯅ ꯄꯥꯝꯗꯕ ꯍꯥꯏꯔꯒꯗꯤ ꯏꯟꯗꯤꯌꯥꯒꯤ ꯗꯦꯃꯣꯀ꯭ꯔꯦꯁꯤ ꯑꯁꯤꯗ ꯗꯥꯏꯔꯦꯛꯂꯤ ꯄ꯭ꯔꯖꯥꯅ ꯍꯛꯊꯦꯡꯅꯅ ꯄ꯭ꯔꯁꯤꯗꯦꯟ ꯑꯃꯕꯨ ꯑꯣꯏꯔꯕꯁꯨ ꯄ꯭ꯔꯥꯏꯝ ꯃꯤꯅꯤꯁꯇꯔ ꯑꯃꯕꯨ ꯑꯣꯏꯔꯕꯁꯨ ꯄ꯭ꯔꯖꯥꯅ ꯏꯟꯗꯤꯌꯥꯒꯤ ꯅꯥꯒꯔꯤꯛ ꯑꯃꯅ ꯏꯂꯦꯛ ꯇꯧꯕꯒꯤ ꯆꯥꯟꯁ ꯑꯗꯨ ꯄꯤꯗꯦ ꯑꯗꯨꯕꯨ ꯃꯃꯤꯡ ꯆꯠꯂꯕ ꯑꯃꯦꯔꯤꯀꯥꯒꯨꯝꯕ ꯂꯩꯕꯥꯛꯇꯗꯤ ꯆꯥꯎꯔꯕ ꯂꯩꯕꯥꯛ ꯑꯗꯨꯒꯤ ꯄ꯭ꯔꯁꯤꯗꯦꯟ ꯐꯥꯎꯕ ꯏꯆꯝ ꯆꯝꯂꯕ ꯅꯥꯒꯔꯤꯛ ꯑꯃꯦꯔꯤꯀꯥꯟ ꯁꯤꯇꯤꯖꯦꯟ ꯑꯃꯅ ꯏꯂꯦꯛ ꯇꯧꯕꯒꯤ ꯑꯣꯄꯣꯔꯆꯨꯅꯤꯇꯤ ꯑꯗꯨ ꯄꯤ ꯑꯗꯨꯒ ꯏꯟꯗꯤꯌꯥꯗ ꯗꯦꯃꯣꯀ꯭ꯔꯦꯁꯤ ꯆꯠꯄꯗ ꯐꯕ ꯑꯄꯥꯝꯕ ꯀꯩꯅꯣ ꯍꯥꯏꯔꯒꯗꯤ ꯗꯦꯃꯣꯀ꯭ꯔꯦꯁꯤ ꯆꯠꯅꯔꯕꯅꯤꯅ ꯐ꯭ꯔꯤꯗꯝ ꯑꯣꯐ ꯏꯁꯄꯤꯁ ꯐꯪꯉꯤ ꯐ꯭ꯔꯤꯗꯝ ꯑꯣꯐ ꯔꯤꯂꯤꯖꯟ ꯁꯤꯂꯦꯛꯁꯟ ꯑꯦꯅꯤ ꯔꯤꯂꯤꯖꯟ ꯁꯦꯀꯨꯂꯔꯤꯖꯝ ꯐꯪꯉꯤ ꯑꯗꯒꯤ ꯐ꯭ꯔꯤꯗꯝ ꯑꯣꯐ ꯏꯗꯨꯀꯦꯁꯟ ꯐꯪꯉꯤ ꯑꯁꯤꯅꯤ ꯍꯥꯏꯅꯤꯡꯕ ꯍꯥꯏꯕꯨ ꯑꯗꯨꯒ ꯑꯄꯥꯝꯕ ꯄꯣꯂꯤꯇꯤꯀꯦꯜ ꯂꯤꯗꯔ ꯑꯃ ꯍꯥꯏꯌꯨ ꯍꯥꯏꯕ ꯇꯥꯔꯒꯗꯤ ꯑꯥꯔꯕꯤꯟ ꯀ꯭ꯔꯦꯖꯤꯋꯥꯜ ꯑꯁꯤ ꯑꯁꯤꯅꯤ ꯏꯟꯗꯤꯌꯥꯒꯤ ꯗꯤꯜꯂꯤꯒꯤ ꯆꯤꯞ ꯃꯤꯅꯤꯁꯇꯔ ꯑꯣꯏꯔꯤꯕ ꯑꯥꯔꯕꯤꯟ ꯀ꯭ꯔꯦꯖꯤꯋꯥꯜ ꯑꯁꯦ ꯑꯁꯤ ꯑꯩꯍꯥꯛꯀꯤ ꯐꯦꯕꯣꯔꯥꯏꯠ ꯄꯣꯂꯤꯇꯤꯀꯦꯜ ꯂꯤꯗꯔꯅꯤ ꯑꯗꯨꯒ ꯑꯩꯅ ꯃꯍꯥꯛꯄꯨ ꯊꯦꯡꯅꯕ ꯃꯇꯝꯗ ꯍꯥꯏꯅꯤꯡꯕ ꯋꯥꯍꯩ ꯈꯔꯗꯤ ꯏꯟꯗꯤꯌꯥꯗ ꯗꯦꯃꯣꯀ꯭ꯔꯦꯁꯤ ꯆꯠꯂꯦ ꯍꯥꯏꯔꯒꯁꯨ ꯄꯣꯂꯤꯇꯤꯛꯁꯀꯤ ꯑꯣꯏꯕ ꯂꯝꯗ ꯁꯦꯀꯨꯂꯔꯤꯖꯝ ꯑꯁꯦ ꯈꯔ ꯄꯥꯛꯊꯣꯛ ꯆꯥꯎꯊꯣꯛꯍꯟꯅꯤꯡꯉꯤ ꯁꯦꯀꯨꯂꯔꯤꯖꯝ ꯑꯁꯦ ꯏꯟꯗꯤꯌꯥꯒꯤ ꯀꯟꯁꯇꯤꯇ꯭ꯌꯨꯁꯟꯗ ꯍꯧꯖꯤꯛ ꯍꯥꯟꯅ ꯐꯖꯅ ꯆꯠꯅꯔꯝꯃꯕꯁꯨ ꯍꯧꯖꯤꯛꯀꯤ ꯂꯩꯉꯥꯛ ꯑꯁꯤꯅ ꯐꯖꯅ ꯁꯦꯀꯨꯂꯔꯤꯖꯝ ꯑꯁꯤꯕꯨ ꯐꯖꯅ ꯄꯥꯛꯇꯣꯛ ꯆꯥꯎꯊꯣꯛ ꯆꯥꯎꯊꯣꯛꯍꯟꯗꯕ ꯑꯩꯈꯣꯏꯅ ꯀꯟꯁꯇꯤꯇ꯭ꯌꯨꯁꯟꯗ ꯌꯥꯎꯔꯤꯕ ꯁꯦꯀꯨꯂꯔꯤꯖꯝꯒꯤ ꯃꯤ ꯑꯃꯅ ꯐꯪꯒꯗꯕ ꯄꯣꯠ ꯑꯗꯣ ꯍꯧꯖꯤꯛ ꯈꯔ ꯅꯥꯊꯩꯕꯤꯕꯒꯤ ꯃꯑꯣꯡ ꯑꯃ ꯇꯧꯋꯤ ꯃꯁꯤ ꯐꯖꯅ ꯏꯒꯅꯣꯔ ꯇꯧꯕꯤꯗꯅ ꯃꯤ ꯄꯨꯝꯅꯃꯛ ꯁꯦꯀꯨꯂꯔꯤꯖꯝ ꯑꯁꯦ ꯆꯞ ꯆꯥꯅ ꯐꯪꯍꯟꯕ ꯉꯝꯅꯅꯕꯒꯤ ꯑꯗꯨꯝꯕꯒꯤ ꯄꯣꯠ ꯑꯗꯣ ꯑꯩꯍꯥꯛꯀꯤ ꯄꯣꯂꯤꯇꯤꯀꯦꯜ ꯂꯤꯗꯔ ꯑꯥꯔꯕꯤꯟ ꯀ꯭ꯔꯦꯖꯤꯋꯥꯜꯒ ꯊꯦꯡꯅ ꯃꯇꯝꯗ ꯑꯩꯍꯥꯛꯅ ꯍꯥꯅꯤꯡꯉꯤ ꯊꯦꯡꯀ꯭ꯌꯨ